ꯁꯥꯟꯅꯕ ꯁꯥꯅꯕꯁꯤꯅ ꯅꯍꯥꯁꯤꯡꯒꯤ ꯄꯨꯟꯁꯤꯗ ꯃꯁꯥ ꯐꯅꯁꯨ ꯂꯩꯍꯜꯂꯦ ꯑꯗꯨꯒ ꯅꯤꯁꯥ ꯄꯨꯁꯥꯁꯨ ꯆꯥꯍꯟꯗꯦ ꯑꯇꯣꯞꯄ ꯂꯝꯕꯤ ꯂꯥꯡꯐꯥꯡ ꯆꯠꯀꯗꯕꯁꯨ ꯁꯥꯟꯅꯕꯗꯨꯅ ꯁꯥꯟꯅꯔꯗꯨꯅ ꯂꯩꯔꯕꯗꯤ ꯑꯗꯨꯝꯕꯗꯒꯤꯁꯨ ꯃꯔꯨꯑꯣꯏꯅ ꯀꯟꯕꯤꯌꯦ ꯑꯗꯨꯒ ꯃꯔꯨꯑꯣꯏꯅ ꯍꯛꯆꯥꯡ ꯐꯅꯁꯨ ꯂꯩꯍꯜꯂꯦ ꯁꯥꯟꯅꯕꯅ